ꯑꯩꯈꯣꯏꯅ ꯚꯥꯔꯠꯀꯤ ꯇꯣꯡꯉꯥꯟꯕ ꯃꯐꯝꯗ ꯑꯩꯈꯣꯏ ꯃꯅꯤꯄꯨꯔꯒꯤ ꯂꯣꯜ ꯑꯁꯤꯕꯨ ꯈꯪꯍꯟꯅꯕꯒꯤꯗꯃꯛꯇꯥ ꯑꯩꯈꯣꯏꯅ ꯑꯦꯅꯤ ꯀꯟꯇ꯭ꯔꯤ ꯑꯃꯒ ꯑꯃꯒ ꯀꯝꯄꯤꯇꯤꯁꯟ ꯇꯧꯅꯔꯛꯄ ꯃꯇꯝꯗ ꯃꯅꯤꯄꯨꯔꯒꯤ ꯃꯤꯌꯥꯝꯅ ꯁꯔꯨꯛ ꯌꯥꯗꯨꯅ ꯃꯅꯤꯄꯨꯔꯒꯤ ꯂꯣꯟꯁꯤꯡꯁꯤꯕꯨ ꯍꯦꯟꯅ ꯑꯃꯨꯛꯀ ꯍꯦꯟꯅ ꯃꯁꯛ ꯈꯪꯅꯕꯒꯤꯗꯃꯛꯇ ꯑꯗꯨꯛꯀꯤ ꯃꯇꯤꯛ ꯀꯟꯅ ꯍꯣꯠꯅꯩ ꯑꯇꯣꯞꯄ ꯃꯐꯝꯗ ꯑꯩꯈꯣꯏꯅ ꯑꯦꯅꯤ ꯀꯣꯂꯦꯁꯄꯨ ꯑꯣꯏꯔꯣ ꯑꯦꯅꯤ ꯁ꯭ꯀꯨꯜꯒꯤ ꯑꯇꯣꯞꯄ ꯏꯁꯇꯦꯠ ꯏꯁꯇꯦꯠꯀ ꯆꯥꯡꯗꯝꯅꯕ ꯃꯇꯝꯗ ꯑꯩꯈꯣꯏꯒꯤ ꯃꯅꯤꯄꯨꯔꯒꯤ ꯂꯣꯜꯁꯤꯒꯤ ꯇꯉꯥꯏ ꯐꯗꯅ ꯑꯃꯨꯛꯀ ꯍꯦꯟꯅ ꯃꯅꯤꯄꯨꯔꯁꯤꯕꯨ ꯃꯁꯛ ꯈꯪꯅꯕꯒꯤꯗꯃꯛꯇ ꯃꯅꯤꯄꯨꯔꯒꯤ ꯂꯣꯜꯗ ꯑꯩꯈꯣꯏꯅ ꯂꯣꯟꯗꯨꯅ ꯃ꯭ꯌꯥꯝꯁꯤꯡꯗꯨꯕꯨ ꯈꯪꯍꯟꯅꯕꯒꯤꯗꯃꯛꯇ ꯑꯗꯨꯛꯀꯤ ꯃꯇꯤꯛ ꯀꯟꯅ ꯍꯣꯠꯅꯗꯨꯅ ꯀꯝꯄꯤꯇꯤꯁꯟ ꯀꯌꯥꯗ ꯃꯥꯡꯖꯤꯟ ꯊꯥꯅꯤꯡꯉꯥꯏ ꯀꯟꯅ ꯍꯣꯠꯅꯩ ꯑꯗꯨꯒ ꯑꯩꯈꯣꯏꯅ ꯍꯧꯖꯤꯛꯀꯤ ꯑꯣꯏꯕ ꯑꯦꯅꯤ ꯊꯕꯛ ꯑꯃ ꯊꯧꯔꯝ ꯑꯃ ꯇꯧꯕꯒꯤ ꯍꯧꯖꯤꯛꯀꯤ ꯑꯣꯏꯕ ꯌꯨꯇꯨꯕꯁꯤꯡꯁꯤꯗ ꯁꯣꯔꯠ ꯚꯤꯗꯤꯌꯣ ꯁꯣꯔꯠ ꯐꯤꯂꯝ ꯑꯦꯅꯤ ꯈꯨꯗꯤꯡꯃꯛ ꯊꯥꯒꯠꯂꯤꯕ ꯑꯩꯈꯣꯏꯅ ꯇꯧꯔꯤꯕ ꯃꯌꯥꯝꯁꯤꯡ ꯑꯁꯦ ꯑꯇꯣꯞꯄ ꯀꯟꯇ꯭ꯔꯤ ꯑꯃꯅ ꯍꯥꯏꯕꯗꯤ ꯑꯇꯣꯞꯄ ꯏꯁꯇꯦꯠ ꯑꯃꯅ ꯌꯦꯡꯕꯗ ꯈꯪꯅꯤꯡꯉꯥꯏꯒꯤꯗꯃꯛꯇ ꯑꯩꯈꯣꯏꯒꯤ ꯂꯣꯟꯁꯤꯕꯨ ꯃꯣꯏꯅ ꯈꯪꯖꯗ꯭ꯔꯕꯁꯨ ꯏꯪꯂꯤꯁꯇꯥ ꯇ꯭ꯔꯥꯟꯁꯂꯦꯠ ꯍꯟꯗꯣꯛꯑꯒ ꯑꯩꯈꯣꯏꯅ ꯈꯪꯅꯤꯡꯉꯥꯏꯗꯃꯛꯇ ꯑꯂꯥꯏꯕ ꯃꯑꯣꯡꯗ ꯑꯩꯈꯣꯏꯅ ꯍꯟꯗꯣꯛꯇꯨꯅ ꯃꯅꯤꯄꯨꯔ ꯂꯣꯟꯁꯤꯕꯨ ꯑꯃꯨꯛꯀ ꯍꯦꯟꯅ ꯑꯇꯣꯞꯄ ꯃꯐꯝꯗ ꯃꯁꯛ ꯇꯥꯛꯅꯤꯡꯉꯥꯏꯒꯤꯗꯃꯛꯇ ꯑꯩꯈꯣꯏꯅ ꯑꯗꯨꯛꯀꯤ ꯃꯇꯤꯛ ꯀꯟꯅ ꯍꯣꯠꯅꯗꯨꯅ ꯀꯟꯅ ꯍꯣꯠꯅꯗꯨꯅ ꯑꯩꯈꯣꯏꯅ ꯃꯅꯤꯄꯨꯔ ꯂꯣꯟꯁꯤꯕꯨ ꯑꯃꯒ ꯑꯇꯣꯞꯄ ꯏꯁꯇꯦꯠ ꯀꯌꯥ ꯀꯌꯥꯗꯁꯨ ꯈꯪꯅꯤꯡꯉꯥꯏꯗꯃꯛꯇ ꯀꯟꯅ ꯍꯣꯠꯅꯖꯔꯤ ꯑꯩꯈꯣꯏꯅ ꯑꯃꯒ ꯑꯃꯒ ꯉꯥꯡꯅꯕ ꯃꯇꯝꯗ ꯑꯇꯣꯞꯄ ꯏꯁꯇꯦꯠꯀꯤꯒꯗꯤ ꯂꯣꯟ ꯃꯥꯟꯅꯗꯕꯅꯤꯅ ꯃꯣꯏꯅꯁꯨ ꯍꯦꯟꯅ ꯈꯪꯅꯤꯡꯉꯥꯏꯗꯃꯛꯇ ꯑꯩꯈꯣꯏꯅ ꯌꯨꯇꯨꯕꯇꯨꯗ ꯏꯪꯂꯤꯁꯇꯥ ꯇ꯭ꯔꯥꯟꯁꯂꯦꯠ ꯇꯧꯗꯨꯅ ꯑꯩꯈꯣꯏꯅ ꯃꯅꯤꯄꯨꯔ ꯂꯣꯜꯁꯤꯕꯨ ꯁꯤꯃꯛꯅꯤ ꯍꯥꯏꯅ ꯇꯥꯛꯇꯨꯅ ꯃꯈꯣꯏꯅꯁꯨ ꯍꯦꯟꯅ ꯈꯪꯅꯤꯡꯉꯥꯏꯗꯃꯛꯇ ꯀꯟꯅ ꯍꯣꯠꯅꯗꯨꯅ ꯁꯦꯝ ꯁꯥꯗꯨꯅ ꯌꯨꯇꯨꯕꯇꯥ ꯀꯌꯥ ꯚꯤꯗꯤꯌꯣ ꯁꯣꯠ ꯚꯤꯗꯤꯌꯣ ꯀꯌꯥ ꯊꯥꯒꯠꯆꯔꯤ ꯊꯥꯒꯠꯇꯨꯅ ꯍꯣꯠꯅꯔꯤ ꯃꯗꯨꯁꯤꯡ ꯑꯗꯣ ꯑꯩꯈꯣꯏꯒꯤ ꯏꯃꯥ ꯂꯣꯟꯁꯤꯕꯨ ꯑꯩꯈꯣꯏ ꯃꯅꯤꯄꯨꯔꯒꯤ ꯂꯣꯟꯁꯤꯡꯁꯤꯕꯨ ꯑꯃꯨꯛ ꯃꯌꯥꯝꯁꯤꯡꯁꯤꯅ ꯈꯪꯈꯤꯅꯕ ꯍꯦꯟꯅ ꯃꯅꯤꯄꯨꯔꯁꯤꯕꯨ ꯍꯦꯟꯅ ꯆꯥꯎꯈꯠꯅꯕ ꯃꯅꯤꯄꯨꯔꯁꯤꯕꯨ ꯍꯦꯟꯅ ꯂꯣꯟꯗ ꯑꯃꯗ ꯑꯃꯗ ꯆꯥꯡꯗꯝꯅꯕꯗ ꯉꯝꯅꯤꯡꯉꯥꯏꯗꯃꯛꯇ ꯀꯟꯅ ꯍꯣꯠꯅꯗꯨꯅ ꯂꯣꯟꯁꯤꯕꯨ ꯃꯌꯦꯛ ꯁꯦꯡꯅ ꯆꯠꯍꯅꯤꯡꯉꯥꯏ ꯗꯃꯛꯇ ꯑꯩꯈꯣꯏꯅ ꯌꯨꯇꯨꯕꯇꯨꯗ ꯀꯥꯟꯅꯕ ꯀꯌꯥ ꯍꯥꯞꯇꯨꯅ ꯑꯩꯈꯣꯏꯅ ꯃꯣꯏꯗ ꯍꯦꯟꯅ ꯈꯪꯍꯟꯅꯕ ꯀꯟꯅ ꯍꯣꯠꯅꯗꯨꯅ ꯂꯥꯛꯂꯤ